ꯂꯩꯕꯥꯛ ꯑꯁꯤꯗ ꯂꯩꯔꯤꯕ ꯍꯣꯁꯄꯤꯇꯥꯜꯁꯤꯡ ꯑꯁꯤ ꯌꯦꯡꯉꯨꯕ ꯃꯇꯝꯗ ꯁꯍꯔꯗꯗꯤ ꯑꯐ ꯑꯐꯕ ꯍꯣꯁꯄꯤꯇꯥꯜ ꯃꯌꯥꯝ ꯑꯃ ꯂꯩ ꯑꯗꯨꯕꯨ ꯈꯨꯡꯒꯪꯁꯤꯡꯒꯤ ꯂꯝꯗꯝꯁꯤꯡꯗꯗꯤ ꯑꯐꯕ ꯃꯈꯜꯒꯤ ꯍꯣꯁꯄꯤꯇꯥꯜꯁꯤꯡꯁꯤ ꯊꯣꯏꯅ ꯂꯩꯕ ꯎꯗꯦ ꯁꯤꯒꯤꯁꯨ ꯃꯊꯛꯇ ꯑꯩꯈꯣꯏꯅ ꯅꯥꯔꯛ ꯌꯦꯛꯂꯛꯄ ꯃꯇꯝꯗ ꯑꯩꯈꯣꯏꯅ ꯂꯥꯏꯌꯦꯡꯕ ꯆꯠꯄ ꯃꯇꯝꯗ ꯗꯣꯛꯇꯔ ꯅꯔꯁꯁꯤꯡꯅ ꯑꯌꯥꯝꯕ ꯃꯣꯏꯅ ꯐꯖꯅ ꯇ꯭ꯔꯤꯠ ꯇꯧꯕꯤ ꯃꯣꯏꯅ ꯐꯖꯅ ꯌꯦꯡꯁꯤꯟꯕꯤ ꯑꯗꯨ ꯀꯔꯤꯒꯨꯝꯕ ꯃꯇꯝꯗꯁꯨ ꯗꯥꯛꯇꯔꯒꯤ ꯃꯔꯛꯇꯁꯨ ꯅꯔꯁꯁꯤꯡꯒꯤ ꯃꯔꯛꯇꯁꯨ ꯋꯥ ꯉꯥꯡꯅꯕ ꯅꯨꯡꯉꯥꯏꯇꯕ ꯑꯗꯨꯃꯛ ꯌꯥꯎꯗꯕꯗꯤ ꯅꯠꯇꯦ ꯃꯔꯨꯑꯣꯏꯅ ꯑꯅꯥ ꯑꯌꯦꯛ ꯌꯥꯎꯔꯛꯄ ꯃꯇꯝꯗ ꯃꯅꯤꯄꯨꯔꯗ ꯂꯩꯔꯤꯕ ꯄꯩꯁꯥꯒꯤ ꯃꯔꯝ ꯑꯣꯏꯔꯒ ꯁꯔꯀꯥꯔꯒꯤ ꯇꯣꯂꯣꯞꯇꯤ ꯆꯥꯍꯧꯗꯕ ꯅꯣꯡꯃꯒꯤ ꯆꯔꯥ ꯇꯥꯜꯂꯒ ꯆꯥꯕ ꯁꯨꯔ ꯆꯠꯂꯒ ꯅꯣꯝꯃ ꯆꯥꯕ ꯀꯥꯡꯕꯨꯁꯤꯡꯗꯗꯤ ꯑꯅꯥ ꯑꯌꯦꯛ ꯌꯥꯎꯔꯛꯄ ꯃꯇꯝꯗ ꯑꯩꯈꯣꯏꯒꯤ ꯂꯩꯔꯨ ꯂꯩꯔꯨꯔꯤꯕ ꯍꯣꯁꯄꯤꯇꯥꯜꯁꯤꯡꯅ ꯇꯥꯔꯤꯕ ꯄꯩꯁꯥꯗꯨ ꯄꯤꯕ ꯐꯥꯎꯕ ꯉꯝꯗꯕ ꯑꯗꯨꯝ ꯌꯥꯎꯋꯤ ꯄꯤꯕ ꯉꯝꯕ ꯇꯥꯔꯒꯁꯨ ꯌꯥꯝꯅ ꯋꯥꯅ ꯄꯤ ꯑꯗꯨꯒ ꯀꯣꯚꯤꯠꯀꯤ ꯑꯣꯏꯅ ꯑꯩꯒꯤ ꯑꯦꯛꯁꯄ꯭ꯔꯦꯟꯁꯇ ꯊꯦꯡꯅꯔꯛꯄ ꯑꯋꯥꯕ ꯍꯥꯏ ꯇꯥꯔꯒꯗꯤ ꯑꯍꯥꯟꯕꯗꯗꯤ ꯑꯩꯈꯣꯏꯒꯤ ꯏꯁꯥ ꯅꯥꯗꯕ ꯏꯁꯥ ꯅꯥꯗꯕ ꯏꯁꯥ ꯌꯥꯎꯔꯛꯇ꯭ꯔꯒꯗꯤ ꯁꯨꯝ ꯈꯜꯂꯝꯃꯦ ꯑꯗꯨ ꯀꯣꯚꯤꯠꯀꯤ ꯃꯇꯝꯗ ꯍꯦꯟꯅ ꯋꯥꯈ꯭ꯔꯤꯁꯤꯅ ꯀꯩꯒꯤꯅꯣꯗ ꯑꯩꯈꯣꯏꯒꯤ ꯐꯦꯃꯦꯂꯤꯗ ꯀꯣꯚꯤꯠ ꯅꯥꯕ ꯃꯤ ꯌꯥꯎꯔꯛꯄ ꯑꯗꯨꯒꯤ ꯃꯇꯝꯗ ꯍꯣꯁꯄꯤꯇꯥꯜꯗ ꯆꯠꯄ ꯑꯗꯒꯤ ꯍꯤꯗꯥꯛ ꯂꯩꯊꯣꯛ ꯂꯩꯁꯤꯟ ꯇꯧꯔꯛꯄ ꯑꯗꯒꯤ ꯗꯨꯀꯥꯟꯁꯤꯡ ꯑꯌꯥꯝꯕꯅ ꯊꯣꯡ ꯂꯣꯟꯅꯕ ꯑꯗꯒꯤ ꯍꯦꯟꯅ ꯂꯥꯏꯔꯕ ꯄꯩꯁꯥ ꯂꯩꯇꯕ ꯍꯥꯏꯕꯗꯨ ꯑꯣꯏꯕꯅꯤꯅ ꯄꯩꯁꯥ ꯍꯪꯗꯣꯛ ꯍꯪꯖꯤꯟ ꯑꯗꯒꯤ ꯁꯤꯒꯨꯝꯕ ꯃꯇꯥꯡꯗ ꯑꯋꯥꯕ ꯃꯌꯥꯝ ꯑꯃ ꯑꯦꯛꯁꯄꯔꯤꯌꯦꯟꯁ ꯊꯦꯡꯅꯔꯛꯈꯤ ꯑꯗꯨꯅ ꯁꯤꯒꯨꯝꯕ ꯃꯌꯥꯝꯁꯤ ꯑꯩꯈꯣꯏꯅ ꯇꯨꯡ ꯇꯥꯔꯛꯄꯗ ꯀꯣꯚꯤꯠꯇ ꯅꯠꯇꯕꯤꯗ ꯀꯣꯚꯤꯠꯀꯨꯝꯕ ꯑꯃꯨꯛꯀ ꯂꯥꯛꯄ ꯃꯇꯝꯗ ꯑꯩꯈꯣꯏꯅ ꯍꯦꯟꯅ ꯐꯒꯠꯍꯟꯁꯤ ꯍꯥꯏ ꯇꯥꯔꯒꯗꯤ ꯑꯩꯈꯣꯏꯒꯤ ꯄꯥꯜꯂꯤꯕ ꯁꯔꯀꯥꯔꯁꯤꯡꯅ ꯑꯩꯈꯣꯏꯒꯤ ꯃꯇꯤꯛ ꯆꯥꯅ ꯑꯩꯈꯣꯏꯒꯤ ꯈꯨꯡꯒꯪꯗ ꯈꯪꯗꯦ ꯁꯍꯔꯗ ꯈꯪꯗꯦ ꯑꯔꯥꯞ ꯑꯔꯥꯞꯄ ꯁꯍꯔꯗꯒꯤ ꯂꯥꯞꯅ ꯂꯩꯔꯤꯕ ꯃꯐꯝꯁꯤꯡꯁꯤꯗ ꯃꯇꯤꯛ ꯆꯥꯕ ꯍꯣꯁꯄꯤꯇꯥꯜ ꯑꯣꯏꯔꯣ ꯀ꯭ꯂꯤꯅꯤꯛ ꯑꯣꯏꯔꯣ ꯑꯐ ꯑꯐꯕ ꯂꯤꯡꯈꯠꯄꯤꯕ ꯇꯥꯔꯒꯗꯤ ꯇꯨꯡꯒꯤ ꯖꯦꯅꯦꯔꯦꯁꯟꯗꯗꯤ ꯑꯩꯈꯣꯏꯅ ꯉꯁꯤ ꯐꯪꯂꯤꯕ ꯑꯋꯥꯕ ꯑꯁꯤꯃꯛꯇꯤ ꯈꯤꯇꯪꯗ ꯑꯣꯏꯔꯁꯨ ꯀꯣꯛꯀꯗ꯭ꯔꯥ ꯍꯥꯏꯅ ꯈꯜꯂꯤ